ꯍꯜꯂꯣ

ꯑꯥ ꯂꯧꯒꯦ ꯂꯧꯒꯦ ꯁꯣꯏꯕꯨꯝ ꯁꯣꯏꯕꯨꯝꯗꯨꯗꯤ ꯆꯥꯅꯤꯡ ꯆꯥꯅꯤꯡ ꯂꯩꯔꯝꯅꯦ ꯍꯧꯖꯤꯛ ꯅꯤꯡꯊꯝ ꯊꯥꯒꯤ ꯁꯣꯏꯕꯨꯝ ꯏꯔꯣꯜꯂꯒꯕ ꯑꯁ ꯁꯣꯏꯕꯨꯝ ꯏꯔꯣꯜꯂꯒ ꯑꯗꯒꯤ ꯁꯣꯏꯕꯨꯝꯒ ꯁꯣꯏꯕꯨꯝꯒ ꯀꯩꯅꯣꯒ ꯉꯥ ꯑꯌꯥꯏꯕꯒ ꯇꯧꯔ ꯊꯣꯡꯕꯗꯨ ꯆꯥꯅꯤꯡ ꯆꯥꯅꯤꯡ ꯑꯗꯨ ꯁꯣꯏꯕꯨꯝꯗꯨꯕꯨ ꯀꯔꯝ ꯀꯔꯝꯕ ꯃꯑꯣꯡ ꯃꯈꯜꯒꯤ ꯂꯥꯛꯄꯅꯣ ꯃꯃꯟꯅ ꯀꯌꯥ ꯀꯌꯥ ꯂꯩꯔꯤꯝꯅꯣ ꯎꯝ ꯎꯝ

ꯑꯗꯣ ꯀꯤꯖꯤ ꯇꯔꯥꯃꯨꯛꯇ ꯂꯧꯒꯦꯗ ꯑꯩꯈꯣꯏ ꯌꯨꯝꯒꯤ ꯆꯥꯅꯤꯉꯥꯏꯅꯤꯅ ꯑꯗꯣ ꯁꯣꯏꯕꯨꯝꯗꯣ ꯆꯍꯤ ꯐꯥꯔꯕ ꯑꯣꯏꯅ ꯂꯧꯒꯦꯀꯣ ꯏꯅꯦ ꯆꯍꯤ ꯐꯥꯕꯗꯨꯅ ꯄꯥꯝꯃꯦ ꯑꯗꯒꯤ ꯈꯔ ꯋꯥꯡꯕ ꯑꯥ ꯑꯥ ꯍꯣꯏ ꯍꯣꯏ ꯑꯗꯨꯗꯤ ꯏꯅꯦ ꯑꯩ ꯀꯩꯅꯣ ꯍꯥꯟꯅꯒꯤ ꯐꯝꯐꯝꯗ ꯑꯗꯨꯝ ꯐꯝꯃꯤꯕ ꯅꯠꯇ꯭ꯔꯣ ꯏꯅꯦ ꯕꯖꯥꯔꯒꯤ ꯑꯣ ꯑꯗꯨ ꯑꯥ ꯂꯥꯛꯇꯣꯏꯅꯤ ꯅꯨꯃꯤꯗꯥꯡ ꯋꯥꯏꯔꯝ ꯑꯉꯥꯡ ꯃꯈꯩ ꯊꯕꯛ ꯍꯜꯂꯛꯑꯒ ꯊꯣꯛꯂꯛꯀꯦ ꯑꯗꯨꯒ ꯁꯣꯏꯕꯨꯝꯗꯣ ꯈꯔ ꯂꯧꯁꯤꯜꯂꯒꯦ ꯁꯣꯏꯕꯨꯝ ꯁꯣꯏꯕꯨꯝ ꯋꯥꯠꯄꯁꯦ ꯑꯍꯥꯎ ꯆꯅꯤꯡꯉ ꯀꯥꯟꯗ ꯌꯥꯗ꯭ꯔꯦ ꯈꯔ ꯑꯗꯣ ꯁꯣꯏꯕꯨꯝꯗ ꯑꯃ ꯃꯣꯏꯒꯤ ꯀꯩꯅꯣ ꯇꯧꯋꯤ ꯍꯥꯏꯕꯗꯨꯅ ꯀꯔꯝ ꯇꯧꯕꯅꯣ ꯆꯍꯥꯎ ꯁꯣꯏꯕꯨꯝ ꯍꯥꯏꯕ ꯑꯃ ꯂꯩ ꯍꯥꯏꯗꯨꯕꯣ ꯑꯗꯨ ꯃꯤ ꯃꯈꯩ ꯍꯥꯏꯕꯗꯗꯤ ꯆꯍꯥꯎ ꯆꯦꯡꯒꯤ ꯆꯦꯡꯍꯤꯗꯨꯗ ꯆꯍꯥꯎ ꯁꯣꯏꯕꯨꯝꯗꯨ ꯇꯧꯔꯒ ꯆꯍꯥꯎ ꯁꯣꯏꯕꯨꯝꯁꯦ ꯇꯧꯅꯩꯑꯦꯅ ꯑꯗꯨꯁꯨ ꯑꯃꯨꯛ ꯇꯥꯕ ꯑꯗꯨꯒꯤꯅꯤꯗ ꯍꯣꯏ ꯍꯣꯏ ꯍꯣꯏ ꯏꯅꯦ ꯎꯝ ꯎꯝ ꯎꯝ ꯑꯣ ꯑꯥ ꯑꯣ ꯑꯣ ꯑꯗꯨꯃꯥꯏꯅ ꯁꯦꯝꯕ꯭ꯔꯣ ꯏꯍꯦ ꯑꯩꯈꯣꯏꯅ ꯕꯥꯕ ꯂꯥꯟꯅ ꯈꯟꯕꯩꯅꯤꯅꯦ ꯑꯗꯣ ꯍꯣꯏ ꯑꯍꯥꯎꯕ ꯄꯣꯔꯣꯝꯁꯨ ꯐꯖꯅ ꯊꯣꯛꯄ ꯀꯦꯖꯤ ꯇꯪꯈꯥꯏ ꯑꯃꯨꯛꯀ ꯁꯣꯏꯕꯨꯝꯗꯨꯒ ꯂꯩꯔꯒ ꯍꯋꯥꯏ ꯊꯔꯥꯛꯇꯣ ꯃꯔꯨ ꯈꯔ ꯈꯣꯛꯆꯤꯜꯂꯒ ꯇꯧꯔꯒꯦ ꯑꯗꯨ ꯏꯅꯦ ꯉꯥꯛꯇꯪ ꯂꯩꯔꯒ ꯑꯗꯨꯝ ꯅꯨꯃꯤꯗꯥꯡ ꯋꯥꯏꯔꯝ ꯑꯗꯨꯝ ꯂꯥꯛꯑꯒꯦꯀꯣ ꯑꯥ ꯑꯗꯣ ꯏꯅꯦ ꯆꯪꯉꯝꯈꯤꯒꯅꯨ ꯑꯩꯈꯣꯏꯅ ꯈꯤꯇꯪ ꯊꯦꯡꯉꯁꯨ ꯑꯗꯨꯝ ꯉꯁꯤ ꯂꯥꯛꯇꯤ ꯑꯗꯨꯝ ꯂꯥꯛꯀꯅꯤ ꯆꯪꯉꯝꯈꯤꯒꯅꯨꯀꯣ ꯑꯥ ꯍꯣꯏ ꯍꯣꯏ ꯐꯔꯦ ꯐꯔꯦ ꯏꯅꯦ ꯍꯣꯏ ꯍꯣꯏ